ꯑꯥ ꯑꯧ ꯌꯥꯏꯌꯦ ꯆꯠꯁꯦ ꯍꯣꯏ ꯌꯥꯏꯌꯦ ꯁꯤꯡꯖꯨꯒꯨꯝꯕꯁꯨ ꯍꯣꯏ ꯍꯣꯏ ꯌꯥꯏꯌꯦ ꯅꯩꯔꯨꯔꯁꯦ ꯑꯗꯨ ꯃꯣꯏꯒꯤ ꯃꯦꯠꯁꯇꯤ ꯈꯪꯗ꯭ꯔꯤꯌꯦ ꯑꯩꯈꯣꯏꯁꯨ ꯈꯔ ꯉꯟꯇꯥ ꯆꯠꯁꯦ ꯉꯟꯇꯥ ꯍꯧꯅꯤ ꯍꯥꯏꯕꯅꯦ ꯃꯦꯠꯁꯇꯣ

ꯏꯃꯥꯟꯅꯕꯤ ꯃꯈꯩ ꯂꯣꯏꯅ ꯍꯧꯔꯁꯦ ꯇꯦꯛꯁꯤ ꯑꯣꯏꯔꯁꯨ ꯋꯥꯏꯔꯁꯦ ꯑꯩꯈꯣꯏ ꯃꯤ ꯌꯥꯝꯕꯅꯤꯅ

ꯍꯣꯏ ꯈꯔ ꯉꯟꯅ ꯍꯜꯂꯛꯁꯦ ꯍꯣꯏ ꯍꯣꯏ ꯑꯗꯨ ꯊꯝꯃꯒꯦ ꯑꯗꯨ ꯊꯝꯃꯒꯦ ꯎꯝ